ꯍꯣꯏ ꯍꯣꯏ ꯃꯥꯅꯤ ꯍꯣꯏ ꯀꯔꯤ ꯇꯧꯔꯦ ꯀꯔꯤ ꯂꯩꯔꯦ

ꯑꯁ ꯍꯟꯗꯛꯁꯦ ꯁꯦ ꯅꯪ ꯅꯈꯣꯏꯒꯤꯗꯨ ꯀꯣꯕꯤꯗꯨ ꯑꯥꯜꯂꯨꯗꯨ ꯀꯦ ꯖꯤ ꯀꯌꯥ ꯀꯌꯥ ꯀꯦ ꯖꯤꯗꯨ ꯀꯌꯥ ꯑꯣꯏꯅ ꯄꯤꯌꯦ

ꯑꯦ ꯑꯥ ꯑꯥ ꯑꯥ ꯑꯁ ꯁꯤ ꯁꯤ ꯕꯖꯥꯔꯒꯤꯗꯨ ꯍꯧꯖꯤꯛ ꯀꯥꯟꯗꯨ ꯀꯣꯕꯤꯒ ꯑꯥꯜꯂꯨꯗꯨ ꯑꯁ ꯌꯥꯝ ꯍꯣꯡꯉꯦꯕ ꯃꯤꯁꯦ ꯇꯔꯥ ꯃꯉꯥꯅꯁꯨ ꯌꯣꯟꯕꯁꯨ ꯂꯩꯌꯦ ꯑꯗꯨ ꯑꯁ ꯈꯪꯗ꯭ꯔꯦꯅꯦ ꯁꯦ ꯍꯟꯗꯛꯁꯦ ꯑꯁ ꯍꯣꯏ ꯍꯣꯏ ꯑꯗꯨ ꯃꯤ ꯃꯌꯥꯝꯁꯦ ꯂꯣꯀꯦꯜꯒꯤꯅ ꯑꯗꯨꯅ ꯄꯥꯝꯃꯦ ꯍꯣꯏ ꯑꯩ ꯂꯧꯕꯗꯤ ꯂꯧꯒꯅꯤ ꯑꯩ ꯂꯧꯒꯅꯤ ꯑꯩ ꯑꯥꯜꯂꯨ ꯑꯩ ꯑꯩꯗꯣ ꯄꯨꯟꯂꯞ ꯂꯧꯒꯦ ꯑꯩ ꯂꯣꯏꯅꯃꯛ ꯂꯧꯒꯦ ꯑꯩ ꯂꯧꯒꯦ

ꯅꯣꯏ ꯀꯣꯕꯤꯁꯨ ꯑꯥꯜꯂꯨꯁꯨ ꯑꯅꯤꯃꯛ ꯂꯧꯒꯅꯤ

ꯑꯩ ꯀꯣꯕꯤꯁꯦ ꯀꯣꯕꯤꯗꯤ ꯈꯔ ꯌꯥꯝꯅ ꯄꯤꯌꯣ ꯑꯩ ꯀꯣꯕꯤꯁꯦ ꯍꯧꯖꯤꯛ ꯀꯥꯟꯁꯦ ꯑꯣꯗꯔ ꯌꯥꯝꯃꯦ ꯑꯗꯨ ꯀꯣꯕꯤꯗꯤ ꯀꯦ ꯖꯤ ꯆꯥꯝꯃꯔꯤ ꯆꯥꯝꯃꯉꯥꯁꯨ ꯌꯥꯏ ꯑꯗꯨ ꯐꯥꯎꯁꯨ ꯑꯩ ꯂꯧꯒꯦ ꯑꯁ ꯑꯗꯨ ꯌꯥꯏ ꯌꯥꯏ ꯑꯩ ꯑꯗꯨꯗꯤ ꯃꯇꯝ ꯑꯄꯥꯝꯕ ꯑꯃ ꯂꯥꯛꯀꯦ ꯑꯩ ꯑꯩꯗꯨ ꯅꯪ ꯖꯤꯄꯦꯗ ꯌꯥꯏ ꯍꯥꯏꯔꯗꯤ ꯑꯩ ꯖꯤꯄꯦ ꯇꯧꯕꯤꯒꯦ ꯌꯥꯏ

ꯍꯣꯏ ꯑꯗꯨ ꯊꯥꯕꯤꯌꯣ ꯍꯣꯏ ꯊꯥꯕꯤꯌꯣ ꯑꯗꯨ ꯍꯣꯏ ꯑꯩ ꯑꯩ ꯑꯥꯜꯂꯨꯁꯨ ꯂꯧꯅꯤ ꯀꯣꯕꯤ ꯑꯗꯨ ꯅꯪ ꯀꯦ ꯖꯤ ꯀꯣꯕꯤꯗꯨ ꯀꯦ ꯖꯤ ꯆꯅꯤ ꯍꯦꯟꯅ ꯉꯝꯗ꯭ꯔꯦ ꯑꯥ

ꯑꯁ ꯑꯗꯨꯗꯤ ꯌꯥꯝ ꯅꯨꯡꯉꯥꯏꯔꯦꯅꯦ ꯍꯣꯏ ꯑꯩꯗꯨ ꯅꯪ ꯌꯦꯡꯕꯤꯌꯣ ꯍꯣꯏ ꯅꯨꯡꯁꯤꯅ ꯁꯦꯝꯕꯤꯌꯣ ꯍꯣꯏ ꯑꯥ ꯑꯣꯀꯦ ꯑꯗꯨꯗꯤꯀꯣ ꯌꯥꯝ ꯅꯨꯡꯉꯥꯏꯔꯦ ꯆꯣ